ꯍꯜꯂꯣ ꯑꯥ

ꯐꯅꯦꯛꯁꯦ ꯐꯅꯦꯛ ꯃꯈꯜ ꯃꯌꯥꯝ ꯑꯃ ꯂꯩꯈꯔꯦ ꯍꯥꯏꯕꯗꯤ ꯔꯥꯅꯤꯐꯤ ꯑꯗꯨꯗꯒꯤ ꯐꯥꯅꯦ ꯐꯤꯒꯦ ꯊꯝꯕꯥꯜ ꯂꯩꯈꯣꯛ ꯑꯗꯨꯗꯒꯤ ꯑꯥ ꯐꯤꯒꯦ ꯃꯨꯒꯥ ꯁꯨꯠ ꯍꯥꯏꯕꯗꯤ ꯃꯈꯜ ꯃꯈꯥ ꯀꯌꯥ ꯑꯃ ꯂꯩꯈꯔꯦꯕ ꯍꯥꯏꯕꯗꯤ ꯃꯅꯤꯄꯨꯔꯒꯤ ꯐꯤ ꯐꯅꯦꯛꯀꯤ ꯃꯔꯝꯗꯗꯤ ꯑꯗꯣ ꯀꯥꯔꯝꯕ ꯐꯅꯦꯛ ꯄꯥꯝꯕꯤꯕꯅꯣ ꯎꯝ ꯐꯤꯒꯦ ꯐꯅꯦꯛ ꯑꯁꯤꯅꯥ ꯑꯗꯨꯝ ꯆꯥꯛꯀꯧꯕ ꯒꯨꯝꯕ ꯑꯗꯨꯗꯤ ꯃꯉꯥꯅꯤ ꯆꯥꯛꯀꯧꯕ ꯑꯗꯨꯗꯒꯤ ꯁꯨꯝ ꯌꯨꯝ ꯁꯪꯒꯥꯕ ꯑꯗꯨꯗꯒꯤ ꯑꯉꯥꯡꯒꯤ ꯆꯨꯔꯥꯀꯔꯟ ꯀꯩꯀꯥ ꯑꯗꯨꯝ ꯂꯣꯏꯅꯃꯛ ꯁꯦꯠꯄ ꯑꯗꯨꯝ ꯌꯥꯔꯦ ꯊꯝꯕꯥꯜ ꯂꯩꯈꯣꯛꯅ ꯂꯨꯍꯣꯟ ꯈꯣꯡꯗꯣꯡꯕ ꯆꯠꯄꯗ ꯑꯗꯨꯝ ꯁꯦꯠꯅꯩ ꯎꯝ ꯃꯨꯒꯥꯁꯨꯠꯁꯨ ꯑꯗꯨꯝ ꯆꯛꯆꯥꯕ ꯍꯩꯖꯥꯕ ꯀꯩꯀꯥ ꯆꯠꯄꯗ ꯑꯗꯨꯝ ꯁꯦꯠꯂꯁꯨ ꯌꯥꯔꯦ ꯑꯗꯨꯗꯒꯤ ꯑꯗꯨꯝ ꯀꯣꯏꯕ ꯀꯩꯗꯧꯕ ꯑꯗꯨꯝ ꯆꯠꯊꯣꯛꯄ ꯊꯕꯛ ꯏꯟꯈꯥꯡ ꯆꯠꯄꯗ ꯑꯗꯨꯝ ꯁꯦꯠꯂꯁꯨ ꯑꯗꯨꯝ ꯌꯥꯏ ꯑꯗꯨꯝ ꯀꯩꯅꯣ ꯐꯤꯒꯦꯒꯨꯝꯕꯁꯤꯅ ꯑꯗꯨꯝ ꯂꯤꯁꯤꯡ ꯇꯥꯔꯥꯗꯒꯤ ꯍꯧꯔꯒ ꯑꯗꯨꯝ ꯑꯗꯨꯒꯤ ꯃꯊꯛꯇꯥ ꯑꯗꯨꯝ ꯍꯦꯟꯅ ꯑꯗꯨꯝ ꯂꯩꯈꯔꯦ

ꯑꯗꯨꯝ ꯃꯨꯒꯥ ꯁꯨꯠꯁꯦ ꯂꯤꯁꯤꯡ ꯇꯔꯨꯛ ꯇꯔꯦꯠ ꯇꯒꯤ ꯑꯗꯨꯝ ꯍꯧꯔꯦ ꯃꯃꯜꯁꯦ ꯑꯗꯨꯗꯒꯤ ꯇꯥꯕꯁꯦ ꯑꯗꯨꯝ ꯁꯨꯠ ꯅꯠꯇꯕꯤꯗ ꯐꯅꯦꯛ ꯈꯛꯇꯒꯨꯝꯕ ꯑꯗꯨꯗꯒꯤ ꯐꯤ ꯈꯛꯇ ꯑꯗꯨꯒꯨꯝꯕꯗꯗꯤ ꯑꯗꯨꯝ ꯂꯩ ꯆꯇꯔꯦꯠ ꯆꯅꯤꯄꯥꯜ ꯑꯗꯨꯃꯥꯏꯅ ꯑꯗꯨꯝ ꯄꯤ

ꯃꯄꯥꯟ ꯍꯛꯄꯅꯗꯤ ꯈꯔꯗꯤ ꯍꯦꯜꯂꯦ ꯍꯣ ꯍꯣꯏ ꯌꯥꯅꯤ ꯌꯅꯤ ꯎꯝ